ꯆꯠꯅꯕꯤ ꯍꯥꯏꯔꯨꯒꯗꯤ ꯀꯩꯅꯣꯅꯤ ꯐꯥꯔꯁꯇ ꯂꯥꯛꯇꯣꯏꯁꯤꯕꯨ ꯑꯍꯥꯟꯕ ꯂꯥꯛꯆꯔꯒꯦ ꯑꯍꯥꯟꯕ ꯄꯣꯏꯟꯗ ꯂꯥꯛꯆꯗꯣꯏꯁꯦ ꯌꯥꯎꯁꯪ ꯌꯥꯎꯁꯪ ꯍꯥꯏꯕꯁꯤꯁꯨ ꯃꯩꯇꯩꯁꯤꯡꯅ ꯑꯁꯨꯛꯀꯤ ꯃꯇꯤꯛ ꯄꯥꯝꯅ ꯄꯥꯡꯊꯣꯛꯏ ꯑꯁꯨꯛꯀꯤ ꯃꯇꯤꯛ ꯍꯔꯥꯎ ꯇꯌꯥꯝꯅ ꯄꯥꯡꯊꯣꯛꯏꯀꯣ ꯐꯥꯔꯁꯇ ꯂꯥꯛꯇꯣꯏꯁꯦ ꯌꯥꯎꯁꯪꯁꯦ ꯅꯨꯃꯤꯠ ꯃꯉꯥꯅꯤꯅꯦ ꯄꯥꯡꯊꯣꯛꯇꯣꯏꯁꯦ ꯅꯨꯃꯤꯠ ꯃꯉꯥꯅꯤꯁꯤꯗ ꯃꯉꯥꯅꯤ ꯄꯥꯡꯊꯣꯛꯄ ꯌꯥꯎꯋꯤ ꯈꯔ ꯑꯃꯅ ꯇꯔꯨꯛꯅꯤ ꯄꯥꯡꯊꯣꯛꯄ ꯌꯥꯎꯋꯤꯀꯣ ꯃꯔꯤꯅꯤ ꯄꯥꯡꯊꯣꯛꯄꯁꯨ ꯌꯥꯎꯋꯦꯕ ꯑꯗꯨꯕꯨ ꯍꯟꯗꯛ ꯀꯨꯝꯁꯤꯒꯤꯗꯤ ꯀꯩꯅꯣꯅꯦ ꯍꯟꯗꯛ ꯍꯟꯗꯛ ꯆꯍꯤꯒꯤꯗꯤ ꯄꯥꯡꯊꯣꯛꯈꯤꯗ꯭ꯔꯦꯀꯣ ꯄꯥꯡꯊꯣꯛ ꯌꯥꯔꯣꯏꯅ ꯂꯥꯟꯁꯤꯅ ꯃꯔꯝ ꯑꯣꯏꯔꯒ ꯄꯥꯡꯊꯣꯛꯈꯤꯗ꯭ꯔꯦꯕ ꯑꯗ ꯃꯃꯥꯡ ꯆꯍꯤꯗ ꯄꯥꯡꯊꯣꯛꯏꯕ ꯃꯌꯥꯝꯁꯦ ꯌꯥꯎꯁꯪ ꯂꯥꯛꯅꯤ ꯈꯟꯕꯗ ꯄꯥꯈꯪ ꯂꯩꯁꯥ ꯃꯌꯥꯝꯁꯤꯅ ꯑꯁꯨꯛꯀꯤ ꯃꯇꯤꯛ ꯍꯔꯥꯎꯋꯦꯕ ꯍꯥꯏꯕꯗꯤ ꯄꯥꯈꯪ ꯑꯃꯒ ꯂꯩꯁꯥꯕꯤ ꯑꯃꯒ ꯈꯨꯠꯀ ꯁꯝꯅꯔ ꯆꯣꯡꯕꯗꯣ ꯌꯥꯝꯊꯤ ꯅꯨꯡꯉꯥꯏꯕꯅꯦꯕ ꯑꯗꯨꯗ ꯆꯣꯡꯊꯔꯒꯦꯅ ꯉꯥꯏꯔꯤꯕ ꯂꯩꯁꯥꯕꯤꯁꯨ ꯀꯣꯡꯒꯥꯏ ꯑꯃꯅꯦꯕ ꯂꯩꯗꯣꯏꯁꯦ ꯑꯗꯨꯗ ꯐꯥꯔꯁꯇ ꯑꯉꯥꯡꯁꯤꯡ ꯑꯉꯥꯡꯁꯤꯡꯒꯤ ꯑꯣꯏꯅ ꯑꯉꯥꯡꯁꯤꯡꯁꯤꯒꯤ ꯑꯣꯏꯅꯗꯤ ꯅꯥꯀꯗꯦꯡ ꯂꯥꯛꯆꯔꯅꯦꯕ ꯅꯥꯀꯗꯦꯡ ꯂꯥꯛꯑꯒ ꯑꯩꯈꯣꯏꯅ ꯑꯉꯝ ꯑꯉꯝꯕ ꯈꯔ ꯄꯤꯊꯈ꯭ꯔꯅꯤ ꯄꯤꯊꯈ꯭ꯔꯕ ꯃꯇꯨꯡꯗ ꯃꯊꯪ ꯑꯃꯨꯛꯀ ꯀꯩꯅꯣꯅꯤ

ꯏꯁꯤꯡ ꯆꯥꯏꯁꯤꯟꯅꯕꯤ ꯑꯕꯦꯔ ꯀꯥꯞꯁꯤꯟꯅꯕꯤ ꯏꯁꯤꯡ ꯆꯥꯏꯁꯤꯟꯅꯕꯤ ꯁꯤꯁꯦ ꯁꯤ ꯈꯔꯗꯤ ꯂꯩꯈ꯭ꯔꯦ ꯃꯇꯨꯡ ꯑꯃꯨꯛꯀ ꯂꯥꯛꯇꯣꯏꯁꯤꯅ ꯈ꯭ꯋꯥꯏꯗꯒꯤ ꯄꯥꯈꯪ ꯂꯩꯁꯥꯕꯤꯅ ꯄꯥꯝꯅꯔꯤꯕ ꯃꯇꯝ ꯉꯥꯏꯅꯔꯤꯕ ꯃꯇꯝ ꯊꯥꯕꯜ ꯍꯥꯏꯕꯁꯤꯅꯦꯕ ꯂꯥꯛꯇꯣꯏꯁꯦ ꯊꯥꯕꯜꯁꯤꯗ ꯑꯁ ꯂꯣꯏꯔꯦ ꯑꯃꯨꯛꯇꯣꯏꯕ ꯃꯥꯏꯒꯤ ꯃꯥꯏꯒꯤ ꯅꯨꯡꯁꯤꯅꯕꯗ ꯃꯥꯏꯒꯤ ꯃꯥꯏꯒꯤ ꯈꯪꯅꯕꯗꯣ ꯄꯥꯏꯊꯅꯔꯒ ꯃꯥꯒꯤ ꯃꯈꯨꯠꯇ ꯄꯥꯏꯊꯅꯔꯒ ꯆꯣꯡꯊꯅꯗꯣꯏꯅꯦꯕ ꯑꯗꯨꯗ ꯐꯥꯎꯔꯛꯄ ꯏꯟꯇꯔꯦꯁꯇꯣ ꯑꯗꯨꯒꯤꯗꯃꯛꯇꯅꯦꯕ ꯌꯥꯎꯁꯪ ꯍꯥꯎꯁꯦ ꯃꯊꯪꯒꯤ ꯑꯣꯏꯅ ꯍꯤꯌꯥꯡ ꯇꯥꯟꯅꯕ ꯍꯤꯌꯥꯡ ꯇꯥꯟꯅꯕ ꯍꯥꯏꯕꯁꯤꯗ ꯆꯍꯤ ꯑꯃꯗ ꯃꯥꯁꯦ ꯍꯤꯌꯥꯡ ꯇꯥꯟꯅꯕꯁꯦ ꯑꯃꯨꯛ ꯇꯧꯋꯤꯀꯣ ꯐꯣꯔ ꯑꯦꯛꯖꯥꯝꯄꯜ ꯍꯩꯀ꯭ꯔꯨ ꯍꯩꯀ꯭ꯔꯨ ꯍꯤꯗꯣꯡꯕꯁꯦ ꯑꯗꯨꯝ ꯍꯥꯏꯅꯔꯁꯦꯕ ꯍꯩꯀ꯭ꯔꯨ ꯍꯤꯗꯣꯡꯕꯁꯤꯗ ꯍꯩꯀ꯭ꯔꯨꯁꯦ ꯃꯥꯒꯤ ꯍꯪꯁꯤꯟ ꯐꯥꯔꯛꯄ ꯇꯟꯖꯥ ꯃꯌꯥꯏ ꯑꯣꯏꯔꯛꯄ ꯇꯟꯖꯥꯁꯤꯗ ꯑꯃꯨꯛꯀ ꯍꯩꯀ꯭ꯔꯨꯁꯦ ꯍꯥꯏꯐꯦꯠꯇꯪ ꯍꯦꯛꯇꯣꯛꯑꯅꯤ ꯍꯦꯛꯇꯣꯛꯑꯕ ꯃꯇꯨꯡꯗ ꯀꯩꯅꯣꯅꯤ ꯂꯥꯏꯗ ꯀꯠꯊꯣꯛꯑꯅꯦꯕ ꯑꯗꯨꯒꯤ ꯃꯇꯨꯡꯗ ꯍꯤꯌꯥꯡꯁꯦ ꯇꯥꯟꯅꯗꯣꯏꯅꯦꯕ ꯃꯥꯒꯤ ꯃꯥꯒꯤ ꯍꯤꯗꯨꯗ ꯂꯩꯔꯒ ꯃꯥꯒꯤ ꯃꯥꯒꯤ ꯇꯤꯝꯗꯨ ꯁꯦꯝꯃꯒ ꯑꯍꯥꯟꯕ ꯐꯥꯔꯁ ꯊꯣꯛꯏꯕꯗꯨꯅ ꯃꯅꯥꯁꯨ ꯂꯩꯖꯔꯦ ꯁꯨꯃꯥꯏꯅ ꯑꯗꯨꯝ ꯂꯩꯅꯈ꯭ꯔꯦꯀꯣ ꯃꯊꯪ ꯑꯃꯨꯛꯀ ꯂꯥꯛꯇꯣꯏꯁꯤꯅ ꯑꯩꯅ ꯄꯣꯏꯟꯗ ꯃꯊꯪ ꯑꯃꯨꯛꯀ ꯂꯥꯛꯇꯣꯏꯁꯤꯅ ꯅꯤꯡꯉꯣꯜ ꯆꯥꯛꯀꯧꯕ ꯅꯤꯡꯉꯣꯜ ꯆꯥꯛꯀꯧꯕ ꯍꯥꯏꯕꯁꯤ ꯈ꯭ꯋꯥꯏꯗꯒꯤ ꯃꯩꯇꯩ ꯖꯥꯇꯤꯗ ꯈ꯭ꯋꯥꯏꯗꯒꯤ ꯃꯔꯨ ꯑꯣꯏꯕ ꯈ꯭ꯋꯥꯏꯗꯒꯤ ꯃꯔꯨ ꯑꯣꯏꯕ ꯀꯩꯅꯣ ꯀꯨꯝꯍꯩ ꯑꯃꯅꯦ ꯀꯨꯝꯍꯩ ꯍꯥꯏ ꯌꯥꯔꯣꯏꯀꯣ ꯁꯤꯗꯤ ꯀꯩ ꯍꯥꯏꯗꯣꯏꯅꯣ ꯑꯩꯁꯨ ꯈꯪꯗ꯭ꯔꯦꯀꯣ ꯅꯤꯡꯉꯣꯜ ꯆꯥꯛꯀꯧꯕ ꯍꯥꯏꯁꯦ ꯁꯤꯗ ꯈꯠꯅꯈꯤꯕ ꯈꯨꯗꯝ ꯑꯣꯏꯅ ꯍꯥꯏꯔꯕꯗ ꯃꯐꯝ ꯑꯁꯤꯗ ꯂꯩꯔꯝꯕ ꯏꯃꯨꯡ ꯑꯗꯨꯗ ꯂꯩꯔꯝꯕ ꯅꯤꯡꯉꯣꯜꯗꯣ ꯑꯇꯣꯞꯄ ꯑꯇꯣꯞꯄ ꯌꯨꯝ ꯑꯃꯗ ꯆꯠꯈꯤꯗꯣꯏꯅꯦꯕ ꯑꯗꯨ ꯂꯩꯔꯝꯕ ꯃꯕꯨꯡ ꯃꯧꯄ꯭ꯋꯥꯗꯨꯅ ꯍꯥꯏꯔꯤꯕ ꯅꯤꯡꯉꯣꯜ ꯑꯗꯣ ꯆꯍꯤ ꯑꯃꯗ ꯑꯃꯨꯛ ꯈꯛꯇꯪ ꯂꯥꯛꯑꯦꯅ ꯃꯥꯕꯨ ꯍꯔꯥꯎ ꯇꯌꯥꯝꯅ ꯀꯧꯔꯒ ꯍꯔꯥꯎ ꯇꯌꯥꯝꯅ ꯐꯖꯅ ꯀꯧꯕꯤꯔꯒ ꯃꯥꯅ ꯑꯉꯝ ꯑꯉꯝꯕ ꯈꯔ ꯄꯤꯕꯤꯔꯒ ꯅꯤꯡꯉꯣꯜ ꯑꯗꯨꯗ ꯅꯨꯡꯁꯤ ꯇꯌꯥꯝꯅ ꯃꯀꯣꯛꯀ ꯅꯥꯟꯊꯔꯒ ꯐꯖꯅ ꯕꯣꯔ ꯄꯤꯒꯤꯗꯣꯏꯅꯦꯕ ꯍꯥꯏꯕꯗꯤ ꯆꯍꯤ ꯑꯃꯁꯤꯗ ꯏꯕꯦꯝꯃꯥ ꯏꯕꯨꯡꯅ ꯕꯣꯔ ꯄꯤꯖꯔꯤ ꯆꯍꯤ ꯑꯃꯁꯤꯗ ꯅꯪ ꯅꯥꯗ ꯌꯦꯛꯇꯅ ꯆꯍꯤꯁꯤꯗꯒꯤ ꯅꯥꯗ ꯌꯦꯛꯇꯅ ꯅꯨꯡꯉꯥꯏꯅ ꯅꯀꯣꯛ ꯐꯥꯎꯕ ꯆꯤꯛꯇꯅ ꯅꯨꯡꯉꯥꯏꯅ ꯄꯥꯟꯖꯔꯣ ꯍꯥꯏꯔꯒ ꯃꯥꯅ ꯐꯅꯦꯛꯅꯤ ꯈꯪꯗꯦ ꯈꯨꯗꯩꯅꯤ ꯈꯪꯗꯦ ꯃꯥꯅ ꯉꯝꯖꯕ ꯅꯨꯡꯁꯤꯅ ꯄꯤꯗꯣꯏꯅꯦꯕ ꯑꯁ ꯁꯤ ꯐꯟ ꯅꯨꯡꯁꯤꯕꯅꯦ ꯅꯤꯡꯉꯣꯜ ꯆꯥꯛꯀꯧꯕ ꯍꯥꯏꯁꯦ ꯑꯗꯨꯗ ꯃꯕꯨꯡꯅ ꯃꯥꯒꯤ ꯃꯆꯜꯗꯨꯅ ꯃꯕꯨꯡꯗꯨꯗ ꯂꯥꯟꯈ꯭ꯔꯁꯨ ꯀꯞꯆꯔꯒ ꯃꯈꯣꯡ ꯄꯥꯏꯔꯒ ꯂꯥꯟꯖꯔꯦ ꯏꯕꯨꯡ ꯑꯩ ꯍꯟꯗꯛꯁꯤꯗꯒꯤ ꯉꯥꯛꯄꯤꯌꯨ ꯈꯣꯠꯄꯤꯌꯨ ꯑꯗꯨꯗ ꯃꯕꯨꯡꯗꯣ ꯅꯨꯡꯁꯤꯔꯒ ꯑꯗꯨ ꯀꯅꯥꯅ ꯉꯥꯛꯄꯤꯔꯣꯏꯗꯣꯏꯅꯣꯕ ꯅꯨꯡꯁꯤꯔꯝꯗ꯭ꯔꯁꯨ ꯉꯥꯛꯄꯤꯔꯗꯕꯅꯦꯕ ꯅꯤꯡꯉꯣꯜ ꯆꯥꯛꯀꯧꯕ ꯍꯥꯏꯁꯦ ꯅꯤꯡꯉꯣꯜ ꯆꯥꯛꯀꯧꯕ ꯍꯥꯏꯁꯦ ꯃꯩꯇꯩ ꯃꯩꯇꯩ ꯖꯥꯇꯤꯒꯤ ꯑꯣꯏꯅ ꯈ꯭ꯋꯥꯏꯗꯒꯤ ꯃꯔꯨ ꯑꯣꯏꯕ ꯑꯇꯣꯞꯄ ꯌꯨꯝꯗ ꯅꯤꯡꯉꯣꯜ ꯑꯇꯣꯞꯄ ꯃꯥꯒꯤ ꯃꯆꯜ ꯅꯨꯄꯤꯗ ꯑꯇꯣꯞꯄ ꯌꯨꯝꯗꯨꯒꯤ ꯃꯤ ꯑꯣꯏꯈ꯭ꯔꯕꯅꯤ ꯑꯗꯨꯒꯤ ꯆꯍꯤ ꯑꯃꯗ ꯅꯣꯡ ꯐꯥꯗꯣꯛ ꯂꯥꯛꯑꯒ ꯅꯤꯡꯉꯣꯜꯗꯨꯅ ꯃꯕꯨꯡꯗꯨꯗ ꯀꯦꯖꯗꯣꯏꯅꯦꯕ ꯏꯆꯜ ꯑꯃ ꯂꯩꯔꯦꯅ ꯏꯕꯨꯡꯗꯨꯅ ꯆꯥꯎꯊꯣꯛꯆꯗꯣꯏꯅꯦꯕ ꯃꯊꯪ ꯑꯩꯅ ꯄꯣꯏꯟꯗ ꯂꯥꯛꯇꯣꯏꯁꯤꯅ ꯀꯩꯅꯣꯅꯤ ꯌꯥꯎꯁꯪ ꯂꯩꯈ꯭ꯔꯦ ꯅꯤꯡꯉꯣꯜ ꯆꯥꯛꯀꯧꯕ ꯂꯩꯈ꯭ꯔꯦ

ꯍꯩꯀ꯭ꯔꯨ ꯍꯤꯗꯣꯡꯕ ꯌꯥꯎꯁꯪ ꯌꯨꯕꯤ ꯂꯥꯛꯄꯤ ꯌꯨꯕꯤ ꯂꯥꯛꯄꯤꯁꯤꯁꯨ ꯌꯦꯡꯕꯗ ꯌꯥꯝ ꯊꯤꯅ ꯅꯨꯡꯉꯥꯏꯕꯅꯦ ꯌꯥꯝ ꯊꯤꯅ ꯏꯁꯥꯗ ꯅꯨꯡꯉꯥꯏꯕ ꯑꯃ ꯄꯣꯛꯆꯕꯅꯦꯕ ꯃꯥꯒꯤ ꯃꯥꯒꯤ ꯒꯣꯜ ꯅꯥꯀꯜ ꯅꯥꯀꯜꯗ ꯐꯨꯠꯕꯣꯜꯒꯤ ꯇꯥꯏꯞꯇ ꯑꯁꯣꯝꯗ ꯒꯣꯜ ꯑꯃ ꯂꯩꯈ꯭ꯔꯅꯤ ꯁꯣꯝꯗ ꯒꯣꯜ ꯑꯃ ꯂꯩꯈ꯭ꯔꯅꯤ ꯃꯥꯒꯤ ꯃꯥꯒꯤ ꯀꯩꯅꯣ ꯃꯥꯒꯤ ꯃꯥꯒꯤ ꯇꯤꯝꯗꯨꯅ ꯌꯨꯕꯤꯁꯦ ꯂꯥꯛꯑꯒ ꯑꯁꯣꯝꯒꯤ ꯅꯥꯀꯜꯗ ꯄꯨꯁꯤꯟꯅꯕ ꯍꯣꯠꯅꯗꯣꯏꯅꯦꯕ ꯑꯃꯗꯨꯅ ꯑꯃꯨꯛꯀ ꯉꯝꯗꯅꯉꯥꯏꯒꯤ ꯁꯣꯝꯗ ꯑꯃꯨꯛꯀ ꯄꯨꯊꯣꯔꯛꯅꯉꯥꯏ ꯍꯣꯠꯅꯗꯣꯏꯅꯦꯕ ꯑꯅꯤꯗꯨꯒꯤ ꯄꯨꯊꯣꯛ ꯄꯨꯁꯤꯟ ꯄꯨꯊꯣꯛ ꯄꯨꯁꯤꯟ ꯇꯧꯕꯗ ꯑꯁꯨꯛꯀꯤ ꯃꯇꯤꯛ ꯌꯦꯡꯕ ꯅꯨꯡꯉꯥꯏꯑꯕ ꯃꯊꯪ ꯑꯃꯨꯛꯀ ꯂꯩꯁꯤꯅ ꯁꯒꯣꯜ ꯀꯥꯡꯖꯩ ꯁꯒꯣꯜ ꯀꯥꯡꯖꯩ ꯍꯥꯏꯕꯁꯤꯁꯨ ꯏꯟꯇꯔꯅꯦꯁꯅꯦꯜ ꯑꯣꯏ ꯁꯥꯟꯅꯩꯀꯣ ꯑꯩꯈꯣꯏꯁꯤꯗ ꯁꯒꯣꯜ ꯀꯥꯡꯖꯩ ꯍꯥꯏꯕ ꯋꯥꯅꯦ ꯁꯒꯣꯜ ꯀꯥꯡꯖꯩ ꯍꯥꯏꯁꯤꯁꯨ ꯑꯁꯣꯝꯗ ꯉꯁꯥꯏꯒꯤ ꯌꯨꯕꯤ ꯂꯥꯛꯄꯤꯒꯤ ꯑꯗꯨꯃꯥꯏꯅ ꯑꯁꯣꯝꯗ ꯒꯣꯜ ꯑꯃ ꯊꯝꯈ꯭ꯔꯅꯤ ꯁꯣꯝꯗ ꯒꯣꯜ ꯑꯃ ꯊꯝꯈ꯭ꯔꯅꯤ ꯁꯒꯣꯜꯁꯤ ꯇꯥꯟꯅꯔꯒ ꯀꯥꯡꯖꯩ ꯑꯃ ꯄꯥꯏꯔꯒ ꯃꯥꯒꯤ ꯃꯥꯒꯤ ꯒꯣꯜꯗꯨꯗ ꯏꯟ ꯏꯟꯗꯅ ꯇꯧꯗꯣꯏꯅꯦꯕ ꯒꯣꯜ ꯒꯣꯜ ꯀꯩꯅꯣꯗꯣ ꯕꯣꯜꯗꯣ ꯀꯥꯡꯖꯩꯗꯨꯅ ꯊꯥꯔ ꯊꯥꯔꯒ ꯑꯁꯣꯝꯒꯤ ꯃꯥꯒꯤ ꯌꯦꯛꯅꯕ ꯃꯥꯒꯤ ꯌꯦꯛꯅꯕ ꯁꯣꯔꯤ ꯌꯦꯛꯅꯕ ꯍꯥꯏꯗꯣꯏ ꯅꯠꯇꯦ ꯃꯥꯒꯤ ꯂꯝꯕꯥꯗꯣ ꯑꯗꯨꯗ ꯀꯥꯡꯖꯩꯗꯨꯅ ꯏꯜꯂ ꯏꯜꯂꯒ ꯕꯣꯜꯗꯨ ꯄꯨꯁꯤꯟꯅꯕ ꯒꯣꯜ ꯆꯟꯅꯕ ꯍꯣꯠꯅꯗꯣꯏꯅꯦꯕ ꯆꯞ ꯃꯥꯟꯅꯩ ꯐꯣꯔ ꯌꯨꯕꯤ ꯂꯥꯛꯄꯤꯒ ꯆꯞ ꯃꯥꯟꯅꯩꯀꯣ ꯃꯥꯅ ꯆꯥꯜꯂꯦ ꯍꯥꯏꯕ ꯋꯥꯅꯤ ꯕꯣꯜꯒ ꯆꯞ ꯃꯥꯟꯅꯩ ꯃꯥꯅ ꯁꯒꯣꯜꯒ ꯇꯧꯔ ꯇꯧꯔꯒ ꯀꯥꯡꯖꯩꯗꯨꯒ ꯀꯩꯅꯣꯗ ꯃꯥꯒꯤ ꯒꯣꯜꯗꯨꯗ ꯄꯨꯁꯤꯟꯅꯕ ꯍꯣꯠꯅꯕꯅꯤ ꯃꯊꯪꯗꯅ ꯌꯨꯕꯤ ꯀꯥꯕꯤ ꯁꯣꯔꯤ ꯍꯥꯟꯅ ꯂꯣꯏ ꯁꯥꯟꯅꯔꯝꯃꯦꯀꯣ ꯇꯛ ꯑꯣꯐ ꯋꯥꯔ ꯊꯧꯔꯤ ꯆꯤꯡꯕꯤ ꯍꯥꯏꯁꯦ ꯊꯧꯔꯤ ꯆꯤꯡꯕꯤꯁꯤꯁꯨ ꯌꯥꯝ ꯊꯤ ꯅꯨꯡꯉꯥꯏꯕꯅꯤ ꯃꯥꯒꯤ ꯃꯥꯒꯤ ꯆꯥꯟꯅꯕ ꯆꯥꯟꯅꯕ ꯃꯤ ꯅꯠꯇ꯭ꯔꯁꯨ ꯌꯥꯏ ꯃꯥ ꯃꯥꯅ ꯉꯝꯒꯅꯤ ꯍꯥꯏꯕ ꯃꯄꯥ ꯃꯤꯁꯤꯡꯗꯣ ꯄꯥꯅꯔꯒ ꯑꯁꯣꯝꯗ ꯃꯤ ꯇꯔꯥꯅꯤ ꯈꯪꯗꯦ ꯅꯤꯄꯥꯜꯅꯤ ꯈꯪꯗꯦ ꯁꯣꯝꯗ ꯇꯔꯥꯅꯤ ꯈꯪꯗꯦ ꯅꯤꯄꯥꯜꯅꯤ ꯈꯪꯗꯦ ꯂꯩꯔꯒ ꯃꯌꯥꯏꯗ ꯂꯥꯏꯟ ꯑꯃ ꯆꯤꯡꯉꯦ ꯂꯥꯏꯟꯗꯨꯒꯤ ꯃꯊꯛꯇ ꯃꯥꯅ ꯄꯥꯏꯔꯤꯕ ꯀꯩꯅꯣꯗꯣ ꯊꯧꯔꯤꯗꯨꯒꯤ ꯃꯊꯛꯇ ꯀꯩꯅꯣ ꯐꯤ ꯑꯃ ꯀꯤꯗꯣꯏꯅꯦꯕ ꯐꯤꯗꯨ ꯂꯥꯏꯟꯗꯨꯒꯤ ꯆꯞ ꯃꯥꯟꯅ ꯐꯤꯗꯨ ꯀꯤꯗꯣꯏꯅꯦꯕ ꯑꯁꯣꯝꯒꯤ ꯅꯥꯀꯜꯒꯤ ꯌꯦꯠ ꯂꯣꯝꯒꯤ ꯅꯥꯀꯜ ꯌꯦꯠꯂꯣꯝꯒꯤ ꯃꯤꯗꯨꯅ ꯀꯩꯒꯨꯝꯕ ꯑꯣꯏꯔꯣꯝꯒꯤꯗ ꯆꯤꯡꯊꯔꯛꯄꯗ ꯃꯥꯒꯤ ꯈꯣꯡꯌꯥ ꯃꯄꯥꯗ ꯂꯩꯔꯤꯕ ꯂꯥꯏꯟꯗꯣ ꯑꯗꯨꯗ ꯉꯝꯅꯕ ꯆꯤꯡꯁꯤꯟꯗꯣꯏꯅꯦꯕ ꯉꯁꯥꯏꯒꯤ ꯃꯌꯥꯏꯒꯤ ꯂꯩꯔꯤꯕ ꯐꯤꯗꯨꯅ ꯑꯃꯛꯀ ꯃꯥꯒꯤ ꯃꯌꯥꯏꯗꯨꯗ ꯇꯥꯔꯛꯂꯕꯗꯤ ꯃꯣꯏꯅ ꯉꯝꯃꯦ ꯁꯣꯝꯒꯤ ꯑꯃꯨꯛꯀ ꯌꯦꯠꯀꯤ ꯃꯤꯗꯨꯅ ꯉꯁꯥꯏꯒꯤ ꯂꯥꯏꯟꯗ ꯃꯌꯥꯏꯗ ꯂꯩꯔꯤꯕ ꯂꯥꯏꯟꯗꯨꯒꯤ ꯐꯤꯗꯣ ꯃꯥꯒꯤ ꯃꯈꯣꯡ ꯃꯌꯥꯗꯨꯒꯤ ꯂꯥꯏꯟꯗ ꯌꯧꯅ ꯆꯤꯡꯁꯤꯜꯂ ꯀꯥꯟꯗ ꯃꯣꯏ ꯉꯝꯗꯣꯏꯅꯦꯕ ꯁꯤꯅꯤ ꯊꯧꯔꯤ ꯆꯤꯡꯕ ꯍꯥꯏꯁꯦ ꯁꯤꯗ ꯑꯗꯨꯝ ꯂꯣꯏꯁꯤꯜꯂꯒꯦ